ꯏꯁꯥꯅ ꯏꯟꯁꯇ꯭ꯔꯨꯃꯦꯟ ꯁꯥꯟꯅꯕꯒꯨꯝꯕ ꯈꯣꯠꯄꯗꯤ ꯂꯩꯇꯦ ꯑꯗꯨꯕꯨ ꯃ꯭ꯌꯨꯖꯤꯛ ꯄꯥꯝꯕ ꯃꯤꯑꯣꯏꯕ ꯑꯃꯗꯤ ꯑꯣꯏꯌꯦ ꯑꯩꯁꯦ ꯕꯤꯀꯣꯁ ꯏꯁꯩ ꯄꯥꯝꯕ ꯏꯁꯩ ꯁꯛꯄ ꯄꯥꯝꯖꯕ ꯑꯗꯨꯒ ꯃ꯭ꯌꯨꯖꯤꯛ ꯇꯥꯕꯗ ꯑꯩꯅ ꯅꯨꯡꯉꯥꯏꯖꯕ ꯑꯗꯨꯒꯨꯝꯕꯗꯤ ꯑꯣꯏꯌꯦ ꯑꯗꯨ ꯏꯁꯥꯒꯤ ꯏꯁꯥꯅ ꯁꯥꯟꯅꯔꯒ ꯏꯟꯁꯇ꯭ꯔꯨꯃꯦꯟꯁꯦ ꯑꯗꯨ ꯇꯧꯋꯦ ꯑꯗꯨꯇꯨ ꯇꯧꯋꯦ ꯑꯗꯨ ꯃꯌꯥꯝꯗꯨꯗꯤ ꯂꯩꯇꯦ ꯑꯗꯨ ꯏꯁꯥꯅ ꯇꯧꯔꯒ ꯁꯥꯟꯅꯅꯤꯡꯕ ꯃꯌꯥꯝꯗꯤ ꯄꯣꯛꯑꯦ ꯑꯩꯅ ꯄꯥꯝꯃꯤꯁꯦ ꯚꯥꯌꯣꯂꯤꯟꯁꯦ ꯌꯥꯝ ꯄꯥꯝꯃꯦ ꯚꯥꯌꯣꯂꯤꯟꯁꯦ ꯀꯔꯤꯒꯤ ꯄꯥꯝꯕ꯭ꯔꯥ ꯍꯥꯏꯕ ꯃꯇꯝꯗ ꯃꯥꯒꯤ ꯁꯥꯎꯟꯁꯦ ꯌꯥꯝ ꯇꯥꯕꯗ ꯌꯥꯝ ꯗꯤꯁꯦꯟ ꯑꯣꯏꯌꯦ ꯌꯥꯝ ꯍꯥꯏꯔꯕꯗ ꯌꯥꯝ ꯅꯣꯔꯃꯦꯜꯂꯤ ꯌꯥꯝ ꯐꯣꯔꯃꯦꯜ ꯑꯣꯏꯅ ꯇꯥꯏꯌꯦ ꯑꯗꯨꯒ ꯍꯣꯏ ꯏꯟꯁꯇ꯭ꯔꯨꯃꯦꯟ ꯍꯥꯏꯕꯁꯦ ꯑꯩꯈꯣꯏ ꯑꯩꯈꯣꯏꯒꯤ ꯈꯨꯠꯇ ꯂꯩꯌꯦ ꯗꯤꯁꯦꯟ ꯑꯣꯏꯅ ꯇꯧꯁꯦ ꯍꯥꯏꯔꯁꯨ ꯑꯩꯈꯣꯏ ꯈꯨꯠꯇ ꯂꯩꯌꯦ ꯑꯣꯔ ꯅꯠꯇ꯭ꯔꯒ ꯑꯩꯈꯣꯏ ꯏꯁꯥꯅ ꯔꯣꯛꯂꯣꯝꯗ ꯅꯠꯇ꯭ꯔꯒ ꯁꯤ ꯄꯣꯞꯂꯣꯝꯗ ꯌꯨꯁ ꯇꯧꯁꯦ ꯍꯥꯏꯔꯁꯨ ꯏꯁꯥꯗ ꯂꯩꯌꯦ ꯑꯗꯨꯕꯨ ꯚꯥꯌꯣꯂꯤꯟ ꯑꯩꯅ ꯆꯨꯁ ꯇꯧꯕ ꯃꯔꯝꯁꯦ ꯀꯔꯤꯒꯤꯔꯥ ꯍꯥꯏꯕ ꯃꯇꯝꯗ ꯗꯤꯄ꯭ꯔꯦꯁꯟ ꯅꯠꯇ꯭ꯔꯒ ꯏꯁꯩ ꯅꯠꯇ꯭ꯔꯒ ꯑꯩꯈꯣꯏ ꯇꯦꯟꯁꯟ ꯂꯩꯕ ꯃꯇꯝꯗ ꯃ꯭ꯌꯨꯖꯤꯛꯀꯤ ꯏꯟꯁꯇ꯭ꯔꯨꯃꯦꯟ ꯑꯗꯨꯅ ꯃꯥꯒꯤ ꯈꯣꯔꯁ ꯑꯣꯏꯔꯣ ꯃꯥꯒꯤ ꯇ꯭ꯌꯨꯟ ꯑꯣꯏꯔꯣ ꯑꯗꯨꯅ ꯃꯥꯉꯣꯟꯗ ꯍꯦꯟꯅ ꯑꯦꯗꯚꯥꯟꯇꯦꯖ ꯄꯤꯌꯦ ꯑꯗꯨꯅ ꯑꯩꯅ ꯇꯝꯅꯤꯡꯕ ꯍꯩꯕꯨꯗꯤ ꯍꯩꯇꯦ ꯑꯗꯨꯕꯨ ꯐ꯭ꯌꯨꯆꯔꯗ ꯑꯩꯅ ꯇꯝꯅꯤꯡꯉꯗꯤ ꯇꯝꯕ ꯁꯦ ꯑꯩꯅ ꯚꯥꯌꯣꯂꯤꯟꯁꯦ ꯍꯦꯟꯅ ꯇꯝꯅꯤꯡꯉꯦ ꯍꯥꯏꯅ ꯍꯥꯏꯖꯔꯤ